ꯌꯥꯅꯤ ꯑꯩ ꯊꯝꯖꯒꯦ ꯑꯩꯈꯣꯏꯒꯤ ꯆꯠꯅꯕꯤꯒꯤ ꯅꯥꯠ ꯑꯁꯤ ꯉꯥꯛꯅꯕꯩꯗꯃꯛꯇ ꯑꯩꯈꯣꯏꯒꯤ ꯃꯨꯁꯜꯃꯥꯟ ꯈꯨꯗꯤꯡꯃꯛ ꯑꯁꯤꯕꯨ ꯅꯨꯄꯥ ꯑꯣꯏꯔꯒꯅ ꯀꯨꯔꯇꯥ ꯁꯦꯠꯂꯒ ꯇꯨꯄꯤ ꯎꯞꯄꯒ ꯂꯩꯕ ꯅꯃꯥꯁ ꯃꯇꯨꯡ ꯃꯉꯥ ꯁꯣꯟꯕ ꯅꯨꯄꯤ ꯑꯣꯏꯔꯒꯅ ꯕꯨꯔꯈꯥ ꯎꯞꯄꯒ ꯃꯣꯏꯁꯨꯅꯃꯥꯁ ꯃꯇꯝ ꯃꯉꯥ ꯁꯣꯟꯕ ꯎꯝ ꯃꯁꯤꯕꯨ ꯇꯧꯔꯕꯗꯤ ꯑꯗꯨꯝ ꯑꯩꯈꯣꯏꯒꯤ ꯆꯠꯅꯕꯤꯁꯦ ꯑꯗꯨꯝ ꯉꯥꯛꯁꯦꯟꯗꯨꯅ ꯑꯗꯨꯝ ꯅꯨꯏꯏ ꯅꯨꯡꯉꯥꯏꯕ ꯏꯃꯨꯡ ꯑꯃꯗꯤ ꯑꯣꯏꯔꯒꯅꯤ